ꯁꯤ ꯑꯣꯂꯥꯒꯤ ꯇꯦꯛꯁꯤ ꯁꯥꯔꯕꯤꯁ ꯑꯣꯏꯕꯤꯔꯕ꯭ꯔꯥ ꯑꯩꯅ ꯉꯁꯥꯏ ꯍꯌꯦꯡ ꯑꯌꯨꯛꯀꯤ ꯄꯨꯡ ꯇꯔꯦꯠ ꯇꯥꯕ ꯃꯇꯝꯗ

ꯀ꯭ꯋꯥꯛꯇꯥꯗꯒꯤ ꯏꯝꯐꯥꯜ ꯑꯦꯌꯥꯔꯄꯣꯠꯐꯥꯎ ꯆꯠꯅꯕꯒꯤꯗꯃꯛꯇ ꯇꯦꯛꯁꯤ ꯑꯃ ꯑꯣꯗꯔ ꯇꯧꯖꯈꯤꯕꯗꯨ ꯑꯩ ꯍꯌꯦꯡꯁꯦ ꯍꯥꯏꯔꯤꯕ ꯃꯐꯝ ꯑꯗꯨꯗ ꯂꯥꯛꯄꯤꯔꯒꯅꯨ ꯑꯩꯒꯤ ꯏꯅꯦ ꯑꯃꯈꯛꯇꯪ ꯀ꯭ꯋꯥꯛꯇꯥ ꯋꯥꯠ ꯅꯝꯕꯔ ꯋꯥꯟꯗ ꯊꯤꯟꯕꯒꯤ ꯑꯩ ꯃꯈꯣꯏꯗ ꯉꯁꯤ ꯑꯍꯤꯡ ꯂꯦꯛꯂꯦ ꯑꯗꯨꯅ ꯍꯌꯦꯡ ꯏꯅꯦꯈꯣꯏꯒꯤ ꯌꯨꯝ ꯍꯥꯏꯕꯗꯤ ꯀ꯭ꯋꯥꯛꯇꯥ ꯋꯥꯠ ꯅꯝꯕꯔ ꯋꯥꯟꯒꯤ ꯍꯥꯎꯁ ꯅꯝꯕꯔ ꯇꯨ ꯍꯥꯏꯔꯤꯕ ꯌꯨꯝ ꯑꯁꯤꯗ ꯂꯥꯛꯄꯤꯔꯒ ꯑꯩꯕꯨ ꯄꯤꯛꯑꯞ ꯇꯧꯕꯤꯅꯕ ꯍꯥꯏꯖꯔꯤ ꯃꯐꯝ ꯍꯣꯡꯕꯒꯤꯗꯃꯛꯇ ꯋꯥꯔꯧꯕꯤꯔꯣꯏ